ꯑꯩꯅ ꯐꯣꯟ ꯇꯧꯖꯔꯛꯂꯤꯕꯁꯤ ꯇ꯭ꯔꯥꯕꯦꯜ ꯑꯦꯖꯦꯟꯗꯅꯤ ꯑꯩꯅ ꯈꯪꯖꯅꯤꯡꯕ ꯑꯃꯅ ꯑꯦꯄ꯭ꯔꯤꯜꯒꯤ ꯗꯦꯗ ꯑꯅꯤ ꯑꯁꯤꯗ ꯏꯝꯐꯥꯜꯗꯒꯤ ꯕꯦꯡꯒꯂꯣꯔ ꯐꯥꯎꯕꯒꯤ ꯐ꯭ꯂꯥꯏꯠꯁꯤꯡ ꯂꯩꯒꯗ꯭ꯔꯥ ꯂꯩꯔꯕꯗꯤ ꯇꯤꯛꯀꯦꯠ ꯑꯃꯇ ꯕꯨꯛꯀꯤꯡ ꯇꯧꯖꯒꯦ